ꯑꯩꯅ ꯂꯧꯈꯤꯕ ꯑꯩꯉꯣꯟꯗ ꯂꯥꯛꯄ ꯏꯁꯇꯣꯛꯇꯣ ꯃꯁꯛ ꯃꯇꯧ ꯌꯥꯝ ꯐꯖꯔꯦ ꯑꯩꯅ ꯄꯥꯝꯕꯁꯨ ꯑꯣꯏꯗꯤ ꯑꯣꯏꯖꯔꯦ ꯑꯗꯨꯕꯨ ꯖꯒꯥ ꯈꯔꯗ ꯑꯩꯅ ꯊꯥꯖꯔꯨꯕ ꯃꯑꯣꯡ ꯃꯇꯧꯗꯨꯒꯗꯤ ꯈꯤꯇꯪ ꯈꯦꯠꯅꯔꯦ